ꯑꯩ ꯍꯧꯖꯤꯛꯐꯧꯒꯤ ꯑꯣꯏꯅꯗꯤ ꯑꯩꯅ ꯇ꯭ꯔꯦꯀꯤꯡ ꯑꯁꯨꯌꯥꯝ ꯆꯠꯂꯛꯄꯗ ꯑꯩ ꯃꯥꯡꯕꯗꯤ ꯌꯥꯎꯗ꯭ꯔꯤ ꯃꯥꯡꯗꯕꯒꯤ ꯔꯤꯖꯟ ꯍꯥꯏꯔꯒ ꯑꯩꯒꯤ ꯇꯨꯔ ꯒꯥꯏꯠꯇꯨ ꯒꯤ ꯋꯥꯟ ꯗꯦ ꯑꯍꯦꯠꯇ ꯑꯩꯈꯣꯏꯒꯤ ꯀ꯭ꯂꯥꯁ ꯃꯆꯥꯒꯨꯝꯅ ꯑꯃ ꯇꯧꯋꯤ ꯃꯗꯨ ꯐꯖꯅ ꯐꯣꯂꯣ ꯇꯧꯋꯤ ꯃꯥꯒꯤ ꯏꯟꯁ꯭ꯇ꯭ꯔꯛꯁꯟꯗꯨ ꯁꯣꯏꯗꯅꯕ ꯑꯗꯒꯤꯗꯤ ꯁꯣꯏꯕ ꯌꯥꯎꯔꯒꯅ ꯀꯔꯤ ꯇꯧꯕ ꯌꯥꯒꯦ ꯍꯥꯏꯕꯁꯤꯃ ꯑꯩ ꯃꯨꯟꯅ ꯇꯥꯁꯜꯍꯧꯋꯤ ꯑꯗꯣ ꯑꯩꯒꯤ ꯄ꯭ꯔꯤꯀꯣꯁꯟ ꯍꯥꯏꯔꯒꯗꯤ ꯑꯩꯅ ꯀꯥꯗꯧꯔꯤꯕ ꯆꯤꯡꯁꯦ ꯑꯩ ꯍꯥꯟꯅ ꯑꯃꯨꯛꯇꯪꯗꯤ ꯌꯦꯡꯍꯧꯋꯤ ꯀꯗꯥꯏꯒꯤ ꯑꯦꯔꯤꯌꯥꯗ ꯑꯣꯏꯕ ꯆꯤꯡꯅꯣ ꯅꯣꯡ ꯆꯤꯡ ꯆꯨꯒꯗ꯭ꯔꯥ ꯑꯗꯒꯤ ꯌꯥꯝꯅ ꯁꯥꯕ ꯂꯝꯔꯥ ꯗꯦꯟ ꯎꯃꯪ ꯌꯥꯝꯅ ꯁꯣꯡꯕ꯭ꯔꯥ ꯎ ꯌꯥꯝꯅ ꯍꯧꯗꯕ꯭ꯔꯥ ꯅꯠꯇ꯭ꯔꯒ ꯂꯩꯕꯥꯛꯅ ꯑꯣꯏꯕ꯭ꯔꯥ ꯅꯨꯡꯅ ꯑꯣꯏꯕ꯭ꯔꯥ ꯁꯤꯃ ꯑꯩ ꯍꯥꯟꯅ ꯐꯖꯅ ꯔꯨꯠ ꯑꯥꯎꯠ ꯇꯧꯔꯒ ꯑꯩ ꯇ꯭ꯔꯦꯀꯤꯡ ꯆꯠꯂꯤ ꯑꯩ ꯆꯠꯅꯤꯡꯉꯦꯅ ꯐꯠ ꯂꯥꯎꯅ ꯆꯠꯄꯗꯤ ꯉꯁꯤ ꯐꯥꯎꯕꯗꯤ ꯑꯣꯏꯗ꯭ꯔꯤ ꯑꯩ ꯄ꯭ꯔꯤꯄ꯭ꯂꯥꯟꯗꯤ ꯍꯥꯟꯅ ꯂꯣꯏꯅ ꯇꯧꯋꯦ